ꯍꯜꯂꯣ ꯍꯥꯏꯕꯤꯎ ꯀꯅꯥ ꯑꯣꯏꯕꯤꯔꯕ ꯍꯥꯏꯕꯤꯎ ꯑꯣ ꯀꯔꯤ ꯍꯥꯏꯕꯤꯅꯤꯡꯕ ꯍꯥꯏꯕꯤꯎ ꯑꯣ ꯑꯣ ꯖꯤꯑꯣꯒꯤ ꯁꯤꯝ ꯑꯃ ꯂꯧꯒꯦ ꯇꯧꯕ ꯑꯥ ꯀꯩꯅꯣ ꯑꯗꯨꯗꯤ ꯖꯤꯑꯣꯒꯤ ꯁꯤꯝ ꯂꯧꯕꯁꯤ ꯁꯨꯃꯥꯏꯅ ꯆꯪꯏ ꯑꯥ ꯑꯗꯥꯔ ꯀꯥꯔꯗ ꯄꯥꯟ ꯀꯥꯔꯗ ꯑꯃꯇꯪꯗꯤ ꯖꯦꯔꯣꯛꯁ ꯑꯃꯃꯝ ꯄꯥꯏꯕꯤꯔꯣ ꯑꯗꯨ ꯏꯁꯥ ꯑꯗꯨꯝ ꯂꯥꯛꯄꯤꯔꯣ ꯑꯗꯨꯝ ꯑꯦꯅꯤ ꯇꯥꯏꯝ ꯎꯝ ꯄꯩꯁꯥ ꯂꯨꯄꯥ ꯆꯍꯨꯝ ꯆꯥꯃꯔꯤꯒꯨꯝꯕꯗꯤ ꯑꯗꯥꯏꯗ ꯑꯗꯨꯝ ꯆꯪꯉꯦꯗ ꯑꯩꯈꯣꯏ ꯁꯨꯝ ꯁꯤ ꯉꯥꯏꯍꯥꯛ ꯀꯔꯤ ꯇꯧꯔꯤꯃꯤꯅ ꯁꯨꯝ ꯀꯩꯅꯣ ꯇꯧꯕ ꯑꯣꯏꯅ ꯑꯗꯨꯃꯥꯏꯅ ꯆꯪꯉꯤ ꯑꯥ ꯑꯥ ꯌꯥꯅꯤ ꯑꯗꯨꯝ ꯑꯗꯨ ꯑꯗꯥꯔ ꯀꯥꯔꯗ ꯑꯃꯒ ꯑꯩꯈꯣꯏꯒꯤ ꯄꯥꯟ ꯀꯥꯔꯗ ꯖꯦꯔꯣꯛꯁ ꯑꯃꯒ ꯄꯥꯏꯕꯤꯔꯣ ꯑꯗꯨꯝ ꯌꯥꯅꯤ ꯑꯗꯨꯝ ꯑꯗꯨꯝ ꯈꯨꯗꯛꯇ ꯑꯗꯨꯝ ꯑꯩꯈꯣꯏ ꯑꯥ ꯗꯨꯀꯥꯟꯗ ꯑꯗꯨꯝ ꯂꯩꯖꯔꯤꯌꯦ ꯑꯩꯈꯣꯏ ꯑꯗꯨꯝ ꯍꯣꯔꯦꯟ ꯅꯨꯡꯗꯥꯡ ꯄꯨꯡ ꯇꯔꯦꯠ ꯅꯤꯄꯥꯟ ꯕꯥꯎ ꯑꯗꯨꯝ ꯇꯧꯏ ꯎꯝ ꯑꯣ ꯑꯗꯨꯒꯤ ꯖꯦꯔꯣꯛꯁ ꯑꯃꯃꯝꯇꯪ ꯄꯥꯏꯕꯤꯔꯛꯑꯣ ꯑꯗꯨꯒ ꯑꯗꯨꯝ ꯂꯤꯡ ꯇꯧꯔꯒ ꯐꯣꯇꯣ ꯌꯥꯎꯗ ꯌꯥꯅꯤ ꯐꯣꯇꯣꯒꯤꯗꯤ ꯑꯥ ꯇꯔꯦꯠ ꯐꯥꯎ ꯑꯗꯨꯝ ꯇꯉꯥꯏ ꯐꯗꯅ ꯑꯗꯨꯝ ꯍꯥꯡꯉꯤꯗ ꯑꯗꯨꯝ ꯁꯨꯝ ꯑꯥ ꯑꯗꯨꯝ ꯂꯥꯛꯄ ꯑꯊꯦꯡꯕꯁꯨ ꯂꯥꯛꯄ ꯌꯥꯎꯏ ꯇꯔꯦꯠ ꯐꯥꯎ ꯑꯗꯨꯝ ꯍꯥꯡꯏꯕ ꯑꯗꯨꯝ ꯑꯌꯨꯛ ꯄꯨꯡ ꯃꯥꯄꯟ ꯃꯈꯥꯏ ꯇꯔꯥꯗꯒꯤ ꯍꯥꯡꯕꯗꯨꯅ ꯅꯨꯡꯗꯥꯡꯒꯤ ꯄꯨꯡ ꯇꯔꯦꯠ ꯑꯗꯥꯏꯗ ꯑꯗꯨꯝ ꯂꯣꯜꯂꯤ ꯊꯣꯡ

ꯑꯥ ꯌꯨꯝ ꯀꯔꯥꯏꯋꯥꯏꯗꯒꯤ ꯑꯣꯏꯕꯤꯔꯕꯅꯣ ꯑꯣ ꯑꯗꯨꯗꯤ ꯑꯩꯈꯣꯏ ꯊꯧꯕꯥꯟ ꯕꯖꯥꯔꯅꯦꯕꯀꯣ ꯊꯧꯕꯥꯟ ꯕꯖꯥꯔꯅꯦ ꯑꯗꯨꯗꯤ ꯑꯗꯨꯝ ꯌꯥꯅꯤ ꯂꯥꯛꯄꯤꯔꯣ ꯑꯗꯨꯝ ꯑꯩ ꯄꯨꯡ ꯇꯔꯦꯠ ꯐꯥꯎ ꯑꯗꯨꯝ ꯑꯗꯥꯏ ꯐꯥꯎ ꯑꯗꯨꯝ ꯂꯩꯅꯤ ꯑꯥ ꯑꯗꯨꯝ ꯑꯗꯨꯝ ꯈꯨꯗꯛꯇ ꯑꯗꯨꯝ ꯇꯧꯔꯣ ꯌꯥꯔꯅꯤ ꯑꯗꯨꯝ ꯂꯤꯡ ꯇꯧꯔꯒ ꯑꯗꯨꯝ ꯎꯝ ꯑꯣ ꯖꯤꯑꯣꯅꯗꯤ ꯅꯨꯡꯉꯥꯏꯕꯅꯤ

ꯍꯣꯏ ꯍꯣꯏ

ꯎꯝ ꯎꯝ